ꯑꯩꯅ ꯑꯉꯥꯡ ꯑꯣꯏꯔꯤꯉꯩꯗ ꯇꯥꯈꯤꯕ ꯋꯥꯔꯤ ꯍꯥꯏꯔꯒꯗꯤ ꯑꯩꯈꯣꯏ ꯅꯍꯥꯟꯋꯥꯏ ꯂꯤꯕꯤꯈꯤꯕ ꯈꯣꯡꯖꯣꯝ ꯋꯥꯔꯒꯤ ꯃꯔꯝꯗ ꯑꯩꯈꯣꯏꯒꯤ ꯑꯩꯈꯣꯏ ꯃꯅꯤꯄꯨꯔꯒꯤ ꯑꯊꯧꯕ ꯃꯌꯥꯝ ꯑꯃꯅ ꯃꯃꯥ ꯂꯩꯕꯥꯛꯀꯤꯗꯃꯛꯇ ꯈꯣꯡꯖꯣꯝ ꯍꯥꯏꯕ ꯃꯐꯝꯁꯤꯗ ꯂꯥꯟꯐꯝ ꯀꯌꯥ ꯕ꯭ꯔꯤꯁꯇꯤꯁꯀꯤ ꯃꯥꯌꯣꯛꯇ ꯂꯥꯟꯐꯝ ꯑꯃ ꯊꯦꯡꯅꯈꯤ ꯑꯗꯨꯒꯤ ꯃꯔꯝꯗ ꯃꯌꯥꯝꯅ ꯅꯨꯡꯉꯥꯏꯕ ꯋꯥꯔꯤ ꯃꯌꯥꯝꯅ ꯇꯥꯕꯤꯈꯤ ꯑꯗꯨꯏ ꯃꯇꯨꯡꯗ ꯈꯣꯡꯖꯣꯝ ꯋꯥꯔꯗꯨꯗ ꯑꯩꯈꯣꯏ ꯃꯩꯇꯩ ꯂꯥꯟꯃꯤ ꯍꯥꯏ ꯇꯥꯔꯦ ꯃꯅꯤꯄꯨꯔꯤꯁꯤꯡꯒꯤꯗꯤ ꯅꯣꯡꯃꯩꯁꯨ ꯄꯥꯏꯖꯗꯕꯤꯗ ꯊꯥꯡꯒ ꯑꯃꯗꯤ ꯃꯣꯏ ꯕ꯭ꯔꯤꯇꯤꯁꯀꯤ ꯀꯟ ꯊꯧꯔꯕ ꯅꯣꯡꯃꯩꯒ ꯌꯥꯝ ꯀꯟꯅ ꯂꯥꯟ ꯁꯣꯛꯅꯈꯤꯕꯒꯤ ꯑꯩꯈꯣꯏꯒꯤ ꯏꯃꯥꯂꯩꯕꯥꯛ ꯏꯃꯥꯂꯩꯕꯥꯛꯀꯤꯗꯃꯛꯇ ꯌꯥꯝ ꯀꯟꯅ ꯂꯥꯟ ꯁꯣꯛꯅꯈꯤꯕ ꯂꯥꯟꯐꯝ ꯑꯃꯅꯤ ꯃꯁꯤꯗ ꯑꯩꯈꯣꯏꯒꯤ ꯑꯊꯧꯕ ꯄꯧꯅꯥ ꯕ꯭ꯔꯖꯕꯥꯁꯤꯅꯒ ꯂꯤꯆꯤꯡꯗꯨꯅ ꯕ꯭ꯔꯤꯇꯤꯁꯀꯤ ꯃꯥꯌꯣꯛꯇ ꯊꯥꯡꯒ ꯅꯣꯡꯃꯩꯒ ꯁꯨꯃꯥꯏꯅ ꯂꯥꯟ ꯁꯣꯛꯅꯈꯤꯕ ꯑꯗꯨꯝꯕ ꯂꯥꯟꯐꯝ ꯑꯃꯅꯤ ꯃꯁꯤꯗ ꯑꯩꯈꯣꯏꯅ ꯍꯧꯖꯤꯛꯁꯨ ꯑꯗꯨꯝ ꯑꯩꯈꯣꯏꯅ ꯈꯣꯡꯖꯣꯝ ꯗꯦ ꯍꯥꯏꯅ ꯑꯗꯨꯝ ꯐꯖꯅ ꯃꯣꯏꯕꯨ ꯅꯤꯡꯁꯤꯡ ꯈꯨꯕꯝꯇ ꯑꯣꯏꯅ ꯈꯣꯡꯖꯣꯝ ꯗꯦ ꯍꯥꯏꯅ ꯄꯥꯡꯊꯣꯛꯏ